ꯃꯅꯤꯄꯨꯔꯒꯤ ꯑꯩꯈꯣꯏꯒꯤ ꯂꯩꯉꯥꯛ ꯂꯩꯉꯥꯛꯂꯣꯟꯒꯤ ꯗꯣꯜꯁꯤꯡꯁꯤꯗ ꯑꯩꯈꯣꯏꯒꯤ ꯕꯤ ꯖꯦ ꯄꯤꯒꯤ ꯑꯣꯏꯅꯗꯤ ꯑꯦꯟ ꯕꯤꯔꯦꯟ ꯑꯗꯨꯒ ꯀꯪꯒ꯭ꯔꯦꯁꯀꯤ ꯑꯣꯏꯅꯗꯤ ꯁꯨꯒ꯭ꯅꯨ ꯔꯟꯖꯤꯠ ꯖꯦ ꯗꯤ ꯌꯨꯒꯤ ꯑꯣꯏꯅꯗꯤ ꯊꯥꯡꯃꯩꯕꯟ ꯖꯣꯏꯀꯤꯁꯟ ꯑꯗꯨꯒ ꯑꯦꯟ ꯄꯤ ꯄꯤꯒꯤꯅ ꯑꯩꯈꯣꯏꯒꯤ ꯖꯣꯏꯀꯨꯃꯥꯔ ꯑꯗꯣ ꯑꯥꯔ ꯄꯤ ꯑꯥꯏꯒꯤꯅ ꯃꯍꯦꯁ ꯑꯗꯨꯗ ꯑꯩꯈꯣꯏꯒꯤ ꯕꯤ ꯖꯦ ꯄꯤꯒꯤꯗ ꯑꯦꯟ ꯕꯤꯔꯦꯟ ꯁꯤꯅ ꯑꯩꯈꯣꯏ ꯃꯅꯤꯄꯨꯔꯒꯤꯗꯃꯛꯇ ꯃꯥꯅ ꯆꯤꯡ ꯑꯃꯗꯤ ꯇꯝ ꯑꯅꯤꯁꯤ ꯑꯩꯈꯣꯏ ꯅꯨꯡꯁꯤ ꯆꯥꯟꯅꯅ ꯂꯩꯅꯕꯒꯤꯗꯃꯛꯇ ꯍꯣꯠꯅꯕꯗ ꯑꯗꯨꯛꯀꯤ ꯃꯇꯤꯛ ꯋꯥꯅ ꯍꯣꯠꯅꯖꯈꯤ ꯑꯗꯨꯒ ꯀꯪꯒ꯭ꯔꯦꯁꯀꯤ ꯑꯩꯈꯣꯏꯒꯤ ꯁꯨꯒ꯭ꯅꯨ ꯔꯟꯖꯤꯠ ꯍꯥꯏꯔ ꯈꯪꯅꯔꯤꯁꯤꯅ ꯑꯩꯈꯣꯏ ꯃꯥꯅ ꯑꯩꯈꯣꯏꯒꯤ ꯍꯟꯗꯛ ꯊꯣꯛꯏꯕ ꯏꯔꯥꯡ ꯑꯣꯏꯒꯦꯔꯥ ꯑꯩꯈꯣꯏꯒꯤ ꯄꯨꯂꯤꯁꯀꯤ ꯃꯇꯥꯡꯗ ꯃꯥꯁꯤ ꯌꯥꯝꯅ ꯁꯄꯣꯔꯠ ꯇꯧꯕꯤꯈꯤ ꯀꯩꯒꯤꯅꯣ ꯍꯥꯏꯕ ꯃꯇꯝꯗ ꯑꯩꯈꯣꯏ ꯄꯨꯂꯤꯁꯁꯤ ꯃꯥꯅ ꯌꯥꯝꯅ ꯊꯥꯒꯠ ꯄꯤꯈꯤ ꯀꯩꯒꯤꯅꯣ ꯍꯥꯏꯕ ꯃꯇꯝꯗ ꯑꯩꯈꯣꯏꯅ ꯋꯥꯖꯔꯤꯕꯁꯤꯡꯁꯦ ꯑꯩꯈꯣꯏꯒꯤ ꯄꯨꯂꯤꯁ ꯑꯣꯏꯕꯁꯤꯡꯁꯤꯅ ꯋꯥꯖꯔꯤꯕꯁꯤꯡꯁꯤ ꯃꯥꯅ ꯐꯖꯅ ꯎꯕꯤꯗꯅ ꯄꯨꯂꯤꯁꯀꯤ ꯃꯇꯥꯡꯗ ꯃꯥꯅ ꯌꯥꯝ ꯐꯖꯅ ꯃꯇꯦꯡ ꯇꯧꯕꯤ ꯑꯗꯨꯒ ꯖꯦ ꯗꯤ ꯏꯌꯨ ꯊꯥꯡꯃꯩꯕꯟ ꯖꯣꯏꯀꯤꯁꯟꯁꯤꯅ ꯑꯩꯈꯣꯏꯒꯤ ꯑꯣꯄꯣꯖꯤꯁꯟ ꯄꯥꯔꯇꯤ ꯑꯃ ꯑꯣꯏꯅ ꯃꯥꯒꯤ ꯁꯥꯏꯠꯇꯒꯤꯗꯤ ꯐꯖꯅ ꯍꯥꯏ ꯀꯩꯒꯤꯅꯣ ꯍꯥꯏꯕ ꯃꯇꯝꯗ ꯑꯩꯈꯣꯏꯒꯤ ꯔꯨꯂꯤꯡ ꯄꯥꯔꯇꯤꯒ ꯑꯣꯄꯣꯖꯤꯁꯟ ꯄꯥꯔꯇꯤꯒ ꯔꯨꯂꯤꯡꯅ ꯈꯤꯇꯪ ꯁꯣꯏꯕꯗ ꯑꯩꯈꯣꯏꯒꯤ ꯊꯥꯡꯃꯩꯕꯟꯒꯤ ꯖꯣꯏꯀꯤꯁꯟꯁꯤꯅ ꯑꯩꯈꯣꯏꯒꯤ ꯃꯥꯅ ꯁꯤꯗ ꯁꯣꯏ ꯁꯤꯗ ꯇꯧꯋꯤ ꯁꯤꯗ ꯇꯧꯗꯦ ꯑꯗꯒꯤ ꯌꯥꯝ ꯀꯨꯞꯅ ꯊꯤꯖꯟꯕꯗ ꯃꯥꯁꯦ ꯑꯗꯨꯝ ꯌꯥꯝ ꯐꯖꯅ ꯍꯥꯏ ꯑꯗꯨ ꯑꯦꯟ ꯄꯤ ꯄꯤꯒꯤ ꯑꯣꯏꯅ ꯖꯣꯏꯀꯨꯃꯥꯔ ꯖꯣꯏꯀꯨꯃꯥꯔꯁꯤꯗꯤ ꯑꯩꯈꯣꯏ ꯍꯥꯟꯅ ꯑꯣꯏꯔꯝꯕ ꯗꯤ ꯖꯤ ꯄꯤ ꯑꯣꯏꯔꯝꯕ ꯑꯩꯈꯣꯏ ꯖꯣꯏꯀꯨꯃꯥꯔꯁꯤꯅ ꯑꯩꯈꯣꯏꯒꯤ ꯃꯍꯥꯛꯁꯨ ꯄꯨꯂꯤꯁ ꯑꯃ ꯑꯣꯏꯔꯝꯕꯅꯤꯅ ꯗꯤꯐꯦꯟꯁꯀꯤ ꯑꯣꯔ ꯂꯩꯕꯥꯛꯁꯤꯗ ꯏꯔꯥꯡ ꯑꯃ ꯊꯣꯛꯑꯦ ꯑꯣꯔ ꯂꯣ ꯑꯦꯟ ꯑꯣꯔꯗꯔꯒꯤ ꯐꯤꯕꯝꯒꯤ ꯑꯣꯏꯒꯦꯔꯥ ꯑꯃ ꯑꯣꯏꯒꯦꯔꯥ ꯅꯣꯂꯦꯖ ꯌꯥꯝ ꯐꯖꯅ ꯄꯤꯕ ꯉꯝꯕ ꯑꯗꯨꯒꯨꯝꯕ ꯃꯈꯜ ꯒꯤ ꯑꯩꯈꯣꯏꯒꯤ ꯄꯣꯂꯤꯇꯤꯁꯤꯌꯥꯟꯅꯤ ꯍꯥꯏꯇꯥꯔꯦ ꯑꯗꯨꯒ ꯑꯥꯔ ꯄꯤ ꯑꯥꯏꯒꯤ ꯃꯍꯦꯁꯁꯤꯅ ꯑꯩꯈꯣꯏꯒꯤ ꯍꯟꯗꯛ ꯊꯣꯛꯈꯤꯕ ꯑꯩꯈꯣꯏꯒꯤ ꯃꯅꯤꯄꯨꯔꯗ ꯏꯔꯥꯡ ꯑꯁꯤꯗ ꯑꯩꯈꯣꯏꯒꯤ ꯃꯄꯥꯜ ꯂꯝꯗ ꯐꯖꯅ ꯈꯪꯗꯕ ꯂꯩꯕꯗꯨ ꯃꯥꯅ ꯆꯠꯇꯅ ꯈꯣꯠꯇꯅ ꯃꯄꯥꯜꯂꯝꯗ ꯑꯩꯈꯣꯏꯒꯤ ꯁꯨꯒꯥꯏꯅ ꯃꯅꯤꯄꯨꯔꯒꯤ ꯃꯔꯝꯗ ꯍꯥꯏꯗꯅ ꯁꯛꯇꯅ ꯑꯩꯈꯣꯏ ꯃꯅꯤꯄꯨꯔ ꯏꯔꯝꯗꯝꯒꯤꯗꯃꯛꯇ ꯃꯥꯅ ꯌꯥꯝ ꯐꯖꯅ ꯃꯇꯦꯡ ꯇꯧꯋꯤ ꯍꯥꯏꯅ ꯈꯜꯂꯤ ꯑꯩ ꯋꯥꯈꯜꯗ